ꯍꯂꯣ ꯐꯤꯁꯦ ꯍꯂꯣ ꯑꯩ ꯐꯤ ꯑꯝꯇ ꯂꯩꯖꯒꯦ ꯇꯧꯕ ꯑꯥ ꯁꯜꯋꯥꯔ ꯁꯜꯋꯥꯔꯁꯦ ꯑꯩꯈꯣꯏꯒꯤ ꯀꯔꯤꯒꯤꯅꯦ ꯄꯥꯀꯤꯁꯇꯥꯅꯤꯗꯣ ꯎꯝ ꯎꯝ ꯎꯝ ꯄꯂꯥꯖꯣꯗꯤ ꯂꯩꯇ꯭ꯔꯣ ꯄꯂꯥꯖꯣꯁꯨ ꯎꯝ ꯄꯦꯟꯒꯨꯝꯕꯁꯨ ꯎꯝ ꯄꯦꯟꯒꯨꯝꯕꯗꯤ ꯎꯝ ꯎꯝ ꯃꯃꯜꯗꯨ ꯑꯩꯅ ꯂꯨꯄꯥ ꯄꯥꯀꯤꯁꯇꯥꯅꯤꯗꯤ ꯇꯥꯡꯕꯅꯤꯅ ꯂꯤꯁꯤꯡ ꯑꯃ ꯆꯃꯉꯥꯒꯨꯝꯕꯗꯨ ꯑꯗꯨꯝꯕ ꯄꯥꯝꯕ ꯑꯣ ꯀꯌꯥ ꯄꯤꯒꯦ ꯑꯗꯨꯗꯤ ꯀꯌꯥ ꯄꯤꯒꯦ ꯎꯝ ꯎꯝ ꯎꯝ ꯑꯩꯅ ꯑꯩꯅ ꯑꯩꯒꯤ ꯑꯦꯃꯥꯎꯟ ꯂꯩꯕꯗꯣ ꯑꯗꯨꯗꯨꯒꯤ ꯋꯥꯅꯤꯗ ꯑꯩꯅ ꯍꯥꯏꯖꯔꯛꯏꯁꯤꯅ ꯑꯩꯒꯤ ꯑꯦꯃꯥꯎꯟ ꯂꯩꯔꯤꯗꯨ ꯑ ꯎꯝ ꯀꯨꯔꯇꯤꯁꯨ ꯌꯥꯎꯋꯦ ꯐꯅꯦꯛ ꯁꯨꯠꯁꯨ ꯑꯗꯨꯗꯨꯒ ꯑꯗꯒꯤ ꯀꯔꯤ ꯐꯨꯔꯤꯠꯀꯨꯝꯕ ꯐꯅꯦꯛꯀꯨꯝꯕ ꯑꯗꯒꯤ ꯄꯣꯂꯤꯁꯇꯔꯗ ꯄꯥꯝꯕ ꯑꯩꯅ ꯑꯗꯒꯤ ꯂꯪꯖꯝꯒꯤꯁꯨ ꯄꯥꯝꯕ ꯑꯗꯨꯗꯨꯒ ꯁꯨꯠ ꯈꯔꯒ ꯑꯗꯨ ꯁꯨꯠꯇꯣ ꯀꯌꯥꯗ ꯀꯌꯥ ꯀꯌꯥ ꯄꯤꯒꯦꯕ ꯎꯝ ꯎꯝ ꯎꯝ ꯎꯝ ꯎꯝ ꯑꯗꯨ ꯂꯪꯖꯝ ꯃꯨꯀꯥꯗꯗꯤ ꯎꯝ ꯍꯧꯖꯤꯛꯀꯤ ꯍꯧꯖꯤꯛꯀꯤ ꯃꯃꯟ ꯍꯧꯖꯤꯛꯀꯤ ꯄꯀꯤꯁꯇꯥꯅꯤꯗꯨꯅ ꯂꯤꯁꯤꯡ ꯑꯅꯤꯒ ꯆꯃꯉꯥꯅꯦꯕꯀꯣ ꯑꯗꯨꯗ ꯑ ꯑꯩꯅ ꯍꯥꯏꯖꯅꯤꯡꯏꯁꯤꯅ ꯑꯩꯒꯤ ꯑꯦꯃꯥꯎꯟ ꯂꯩꯖꯕꯗꯨꯅꯦꯕ ꯑꯗꯨꯗꯨ ꯍꯥꯏꯔꯤꯁꯦ ꯑꯩꯒꯤ ꯑꯦꯃꯥꯎꯟꯁꯤ ꯂꯨꯄꯥ ꯂꯤꯁꯤꯡ ꯑꯃ ꯆꯃꯉꯥ ꯂꯩꯖꯕ ꯑꯗꯨꯗꯨꯅ ꯂꯤꯁꯤꯡ ꯑꯃ ꯆꯃꯉꯥꯗꯨꯅꯒꯤ ꯐꯪꯕ ꯄꯣꯠ ꯂꯧꯖꯒꯦ ꯇꯧꯕ ꯎꯝ ꯀꯨꯔꯇꯤ ꯀꯨꯔꯇꯤꯒꯨꯝꯕ ꯑꯥ ꯍꯣꯏ ꯍꯣꯏ ꯀꯣꯇꯟꯒꯨꯝꯕ ꯀꯣꯇꯟꯒꯨꯝꯕ ꯎꯝ ꯎꯝ ꯈꯨꯗꯩꯁꯨ ꯂꯩꯌꯦ ꯈꯨꯗꯩ ꯑꯣ ꯂꯪꯖꯝꯒꯤꯗ ꯂꯩꯇ꯭ꯔꯣ ꯄꯥꯝꯃꯦ ꯑꯗꯨ ꯎꯝ ꯑ ꯑ ꯑ ꯑꯣ ꯑꯗꯨꯗꯨꯒ ꯉꯁꯥꯏꯒꯤ ꯀꯔꯤ ꯍꯥꯏꯅꯤ ꯑꯩꯈꯣꯏꯒꯤ ꯔꯥꯅꯤꯗ ꯑꯩꯈꯣꯏ ꯂꯨꯍꯣꯡ ꯈꯣꯡꯗꯣꯡꯕꯒꯤꯗꯣ ꯑꯗꯨꯁꯨ ꯂꯩꯕ꯭ꯔꯣ ꯑꯥ ꯑꯥ ꯑꯗꯨꯒ ꯐꯅꯦꯛ ꯑꯔꯣꯟꯕ ꯐꯅꯦꯛ ꯃꯌꯦꯛ ꯅꯥꯏꯕꯤꯁꯨ ꯂꯩꯌꯦꯕ ꯑꯣ ꯑꯩꯒꯤ ꯂꯨꯍꯣꯡꯕ ꯆꯠꯀꯗꯧꯕ ꯑꯃ ꯂꯩꯕ ꯑꯗꯨꯗꯨꯒꯤ ꯂꯩꯒꯦ ꯇꯧꯕ ꯄꯥꯀꯤꯁꯇꯥꯅꯤ ꯁꯨꯠꯇꯨꯅꯅꯦ ꯂꯨꯍꯣꯡꯕ ꯁꯥꯟꯕ ꯆꯠꯄ ꯀꯥꯟꯗ ꯑꯗꯒꯤ ꯉꯁꯥꯏꯒꯤ ꯑꯌꯨꯛꯁꯤꯅ ꯆꯥꯛ ꯆꯥꯕꯗ ꯐꯅꯦꯛ ꯃꯌꯦꯛ ꯅꯥꯏꯕꯤꯗꯨ ꯁꯦꯠꯀꯦ ꯇꯧꯕ ꯑꯗꯨꯅꯤ ꯃꯃꯟꯗꯨ ꯍꯥꯏꯁꯦ ꯎꯝ ꯎꯝ ꯔꯥꯅꯤ ꯐꯨꯔꯤꯠꯇꯨꯒ ꯎꯝ ꯎꯝ ꯎꯝ ꯎꯝ ꯎꯝ ꯑꯗ ꯑꯩꯅ ꯑꯩꯅ ꯄꯥꯝꯖꯔꯤꯁꯤꯅꯅꯦ ꯂꯤꯁꯤꯡ ꯃꯉꯥꯒꯨꯝꯕ ꯄꯤꯕꯗꯣ ꯑꯗꯨ ꯄꯥꯝꯖꯕ ꯑꯗꯨꯒꯨꯝꯕ ꯂꯩꯒꯗ꯭ꯔꯕ ꯎꯝ ꯑ ꯑ ꯌꯥꯝ ꯁꯤꯝꯄꯜꯗ ꯄꯥꯝꯃꯦꯗ ꯁꯤꯝꯄꯜꯗ ꯄꯥꯝꯃꯤꯗꯨ ꯃꯔꯝꯁꯦ ꯔꯪ ꯔꯥꯡ ꯄꯥꯝꯗꯦꯕ ꯃꯔꯝꯗꯤ ꯂꯩꯁꯥꯕꯤ ꯅꯠꯇꯃꯤꯅ ꯃꯧꯒ ꯑꯣꯏꯕꯅꯤꯅꯀꯣ ꯈꯤꯇꯪ ꯖꯤꯛ ꯖꯥꯛꯁꯦ ꯌꯥꯝ ꯄꯥꯝꯗꯦ ꯌꯥꯝ ꯆꯝꯅ ꯆꯠꯅꯤꯡꯕ ꯑꯗꯨꯒꯤ ꯋꯥꯅꯤꯗ ꯑ ꯎꯝ ꯎꯝ ꯎꯝ ꯎꯝ ꯎꯝ ꯎꯝ ꯎꯝ ꯎꯝ ꯑꯥ ꯑꯥ ꯑꯥ ꯐꯨꯔꯤꯠ ꯑꯩꯈꯣꯏꯒꯤ ꯀ꯭ꯋꯥꯇꯔꯒꯨꯝꯕꯗꯣ ꯀ꯭ꯋꯥꯇꯔꯒꯨꯝꯕꯗꯣ ꯑꯗꯨ ꯄꯥꯝꯃꯦꯕ ꯃꯔꯝꯗꯤ ꯀꯩꯒꯤꯅꯣ ꯑꯥ ꯀ꯭ꯋꯥꯇꯔ ꯇꯣꯞꯇꯣ ꯑꯗꯨ ꯄꯥꯝꯃꯦꯕ ꯑꯗꯨꯗꯨꯒ ꯑꯩꯈꯣꯏꯒꯤ ꯃꯆꯨꯅꯅꯦ ꯒ꯭ꯔꯦ ꯃꯆꯨꯗ ꯄꯥꯝꯃꯦꯕ ꯃꯆꯨꯅ ꯒ꯭ꯔꯦ ꯃꯆꯨꯗ ꯑꯗꯨ ꯂꯩꯇ꯭ꯔꯒꯗꯤ ꯑꯣꯔꯗꯔ ꯇꯧꯕꯤꯈ꯭ꯔꯣ ꯂꯩꯔꯒꯅ ꯍꯥꯏꯕꯤꯔꯛꯑꯣ ꯑꯗꯨꯝ ꯂꯧꯖꯒꯦꯕ ꯑꯩ ꯑꯣ ꯑꯣ ꯐꯅꯦꯛꯇꯨꯅꯅꯦ ꯐꯅꯦꯛꯇꯨꯅꯅꯦ ꯐꯅꯦꯛꯇꯨ ꯁꯨꯠ ꯇꯧꯒꯦ ꯇꯧꯕ ꯒ꯭ꯔꯦꯗ ꯑꯣꯏꯅ ꯎꯝ ꯐꯅꯦꯛꯇꯨꯅ ꯎꯝ ꯎꯝ ꯎꯝ ꯍꯣꯏꯅꯦ ꯑꯄꯥꯝ ꯑꯄꯥꯝꯕ ꯄꯣꯠꯇꯨ ꯂꯧꯕꯤꯌꯨ ꯌꯥꯅꯤꯕ ꯑꯗꯨꯗꯨꯒ ꯑꯗꯨꯗꯨꯒ ꯐꯅꯦꯛ ꯃꯌꯦꯛ ꯅꯥꯏꯕꯤꯅ ꯀꯌꯥꯅꯣ ꯎꯝ

ꯑꯣ ꯑꯣ ꯑꯣ ꯍꯣ ꯃꯆꯨꯗꯣ ꯑꯩꯅ ꯀꯨꯔꯇꯤꯗꯣ ꯃꯆꯨꯗꯣ ꯑꯩꯅ ꯀꯔꯤ ꯃꯆꯨ ꯄꯥꯝꯒꯦ ꯃꯆꯨꯁꯦ ꯍꯥꯏꯔꯛꯀꯦꯕ ꯑꯩꯈꯣꯏꯒꯤ ꯄꯤꯡꯗ ꯗꯥꯛ ꯑꯣꯏꯕꯗꯣ

ꯎꯝ ꯎꯝ ꯑꯣ ꯑꯗꯨꯗꯤ ꯄꯣꯂꯤꯁꯇꯔ ꯁꯨꯠꯇꯣ ꯑꯣꯏꯅ ꯄꯥꯝꯃꯦꯕꯀꯣ ꯄꯣꯂꯤꯁꯇꯔ ꯁꯨꯠꯇꯣ ꯂꯤꯁꯤꯡ ꯑꯃꯒ ꯀꯌꯥ ꯆꯍꯨꯝꯗ ꯑꯗꯨꯗꯤ ꯂꯤꯁꯤꯡ ꯑꯃꯒ ꯆꯅꯤ ꯄꯤꯔꯒꯦꯅꯦ ꯌꯥꯔꯦꯅꯦ ꯑ ꯑꯄꯥꯝꯕꯗꯣ ꯑ ꯃꯥꯅꯦ ꯍꯣꯍꯣꯏ ꯑꯗꯨꯗꯨꯒ ꯀꯔꯤ ꯍꯧꯖꯤꯛꯀꯤ ꯀꯨꯔꯇꯤ ꯑꯃ ꯑꯆꯝꯕꯗꯣ ꯑꯗꯨꯗꯨꯅ ꯀꯌꯥ ꯂꯧꯗꯣꯏꯅꯣꯕ ꯎꯝ ꯑꯩꯅ ꯄꯥꯝꯝꯤꯁꯤꯅ ꯑꯌꯨꯛ ꯅꯨꯡꯗꯥꯡꯒꯤꯀꯣ ꯁꯤꯖꯤꯟꯅꯅꯕ ꯑꯌꯨꯛ ꯅꯨꯡꯗꯥꯡꯒꯤ ꯁꯤꯖꯤꯟꯅꯅꯕ ꯑꯩꯈꯣꯏꯒꯤ ꯂꯩꯗꯅ ꯅꯃꯥꯁꯁꯨ ꯁꯣꯟꯕ ꯈꯣꯠꯄꯗ ꯁꯤꯖꯤꯟꯅꯅꯕ ꯑꯩꯈꯣꯏꯒꯤ ꯑꯌꯨꯛ ꯅꯨꯡꯗꯥꯡ ꯁꯤꯖꯤꯟꯅꯉꯥꯏꯒꯤꯗꯤ ꯂꯨꯄꯥ ꯂꯤꯁꯤꯡ ꯑꯃ ꯆꯃꯉꯥꯗꯨꯗꯤ ꯍꯦꯛ ꯌꯥꯝꯃꯜꯂꯤꯗꯅꯀꯣ ꯄꯥꯝꯃꯨꯏꯗꯅ ꯑꯌꯨꯛ ꯅꯨꯡꯗꯥꯡ ꯁꯤꯖꯤꯟꯅꯕꯅꯤꯅ ꯆꯃꯉꯥ ꯆꯥꯇꯔꯨꯛꯀꯨꯝꯕ ꯄꯤꯕꯗꯣ ꯄꯥꯝꯕ ꯎꯝ ꯎꯝ ꯎꯝ ꯎꯝ ꯑꯣ ꯍꯣꯏ ꯏꯪ ꯏꯪ ꯏꯪ ꯏꯪ ꯂꯥꯎꯕꯗꯣ ꯑ ꯏꯪ ꯏꯪ ꯂꯥꯎꯕꯗꯣ ꯎꯝ ꯑꯣ ꯑꯗꯨ ꯇꯔꯥ ꯑꯃꯒ ꯂꯧꯔꯒꯦ ꯑꯗꯨꯗꯤ ꯄ꯭ꯔꯥꯏꯁꯇꯨ ꯉꯁꯥꯏꯒꯤ ꯆꯃꯉꯥ ꯆꯃꯉꯥ ꯁꯥꯕꯗꯣ ꯆꯃꯔꯤ ꯆꯃꯔꯤ ꯁꯥꯕꯤꯔꯣ ꯏꯆꯦꯅ ꯆꯥꯃꯔꯤ ꯆꯥꯃꯔꯤꯗꯨ ꯁꯥꯕꯤꯔꯣ ꯑꯗꯨꯗꯨꯒ ꯇꯔꯥ ꯂꯧꯔꯒꯦꯕ ꯎꯝ ꯎꯝ ꯎꯝ ꯎꯝ ꯎꯝ ꯎꯝ ꯑꯣ ꯑꯗꯨ ꯑꯣꯏꯕ ꯇꯥꯔꯗꯤ ꯄꯣꯠꯁꯤ ꯑꯩ ꯂꯧꯕ ꯂꯥꯛꯑꯒꯦ ꯑꯗꯨꯗꯨꯒ ꯌꯦꯡꯉꯒ ꯄꯣꯠꯁꯤ ꯃꯃꯟꯁꯤꯡꯗꯨꯁꯨ ꯇꯥꯊꯣꯛ ꯇꯥꯁꯤꯟ ꯇꯧꯅꯔꯒ ꯉꯁꯥꯏꯒꯤ ꯄꯣꯠꯇꯨꯁꯨ ꯑꯄꯥꯝ ꯄꯥꯝꯗ ꯈꯟꯅꯔꯒ ꯃꯆꯨꯗꯣ ꯑꯄꯥꯝ ꯄꯥꯝꯗ ꯈꯟꯅꯔꯒ ꯑꯣꯏꯅ ꯇꯧꯔꯁꯦꯕ ꯎꯝ ꯎꯝ ꯎꯝ ꯎꯝ ꯎꯝ ꯏꯆꯦꯒꯤꯁꯦ ꯌꯥꯝ ꯆꯥꯎꯅ ꯇꯧꯔꯤꯖꯥꯠꯅꯤ ꯑꯗꯨꯗꯨꯅꯅꯤ ꯗꯨꯀꯥꯟꯁꯦ ꯌꯥꯝ ꯆꯥꯎꯅ ꯇꯧꯔꯤꯖꯥꯠꯅꯦꯅꯕ ꯎꯝ ꯀꯁꯇꯃꯔ ꯀꯌꯥꯝ ꯅꯣꯡꯃꯒꯤ ꯀꯁꯇꯃꯔ ꯀꯌꯥꯝ ꯂꯥꯛꯀꯦ ꯄꯩꯁꯥ ꯀꯌꯥꯝ ꯂꯥꯛꯀꯦ ꯁꯦꯂꯔꯤꯁꯦ ꯎꯝ ꯎꯝ ꯎꯝ ꯎꯝ ꯎꯝ ꯑꯧ ꯐꯣꯟ ꯑꯗꯨꯝꯅꯦ ꯃꯦꯁꯦꯖ ꯊꯥꯕꯤꯔꯛꯑꯣ ꯐꯣꯟ ꯅꯝꯕꯔꯗꯣ ꯁꯤꯒꯤ ꯅꯝꯕꯔꯁꯤꯗ ꯑꯗꯨꯗꯨꯒ ꯐꯣꯟ ꯇꯧꯔꯛꯑꯒ ꯑꯗꯨꯝ ꯊꯤꯖꯔꯛꯑꯒꯦ ꯀꯗꯥꯏꯋꯥꯏꯗꯒꯤꯅꯦꯕ ꯎꯝ ꯑꯣ ꯍꯣꯏ ꯍꯣꯏ ꯑꯣ ꯍꯣ ꯍꯣ ꯊꯝꯃꯦ ꯊꯝꯃꯦ